ꯑꯩꯅ ꯑꯦꯒ꯭ꯔꯤ ꯇꯧꯅꯕ ꯑꯩꯈꯣꯏꯒꯤ ꯂꯧ ꯑꯦꯛꯀꯔ ꯑꯅꯤꯈꯛꯇꯪ ꯂꯩꯕ ꯑꯗꯨꯕꯨ ꯑꯩꯅ ꯐꯖꯅ ꯃꯔꯣꯜ ꯑꯅꯤꯔꯛ ꯑꯍꯨꯝꯂꯛ ꯈꯣꯏꯗꯣꯛꯑꯕ ꯃꯇꯨꯡꯗ ꯂꯩꯕꯥꯛ ꯑꯗꯨ ꯐꯖꯅ ꯃꯃꯨꯠ ꯇꯥꯅ ꯈꯣꯏꯗꯣꯛꯕ ꯃꯇꯨꯡꯗ ꯏꯁꯤꯡ ꯊꯥꯖꯤꯟꯂꯦ ꯏꯁꯤꯡ ꯊꯥꯖꯟꯂꯕ ꯃꯇꯨꯡꯗ ꯉꯁꯥꯏꯒꯤ ꯅꯤꯅꯤ ꯍꯨꯝꯅꯤ ꯂꯩꯕꯥꯛꯇꯨ ꯄꯣꯞꯊꯣꯛꯑꯒ ꯂꯩꯍꯟꯂꯕ ꯃꯇꯨꯡꯗ ꯑꯩꯅ ꯐꯖꯕ ꯐꯧ ꯃꯔꯨ ꯚꯦꯔꯥꯏꯇꯤ ꯑꯦꯒ꯭ꯔꯤꯗꯒꯤ ꯂꯧꯔꯕ ꯃꯇꯨꯡꯗ ꯐꯖꯅ ꯏꯁꯤꯡꯗ ꯇꯤꯡꯊꯣꯛꯑꯦ ꯑꯍꯤꯡ ꯑꯅꯤ ꯇꯤꯡꯊꯣꯛꯑꯕ ꯃꯇꯨꯡꯗ ꯃꯔꯨꯗꯣ ꯕꯣꯔꯥ ꯑꯃꯗ ꯍꯥꯞꯆꯤꯟꯂꯒ ꯅꯨꯡꯁꯥ ꯃꯪꯉꯥꯜ ꯐꯪꯕ ꯃꯐꯝꯗ ꯀꯩꯒꯨꯝꯕ ꯑꯃꯅ ꯀꯨꯞꯁꯟꯂꯥꯒ ꯊꯝꯃꯒ ꯃꯇꯣꯜ ꯑꯗꯨ ꯊꯣꯛꯍꯟꯂꯕ ꯃꯇꯨꯡꯗ ꯑꯩꯅ ꯉꯁꯥꯏꯒꯤ ꯅꯤꯅꯤ ꯑꯍꯨꯝꯂꯛ ꯃꯔꯤꯔꯛ ꯈꯣꯏꯗꯣꯛꯂꯒ ꯊꯝꯂꯕ ꯃꯐꯝꯗꯨꯗ ꯑꯩꯅ ꯐꯖꯅ ꯏꯁꯤꯡꯅ ꯄꯣꯞꯊꯣꯛꯍꯟꯂꯕ ꯂꯩꯕꯥꯛ ꯑꯗꯨꯗ ꯏꯁꯤꯡ ꯑꯗꯨ ꯀꯪꯂꯤ ꯀꯪꯂꯤ ꯏꯟꯆꯤ ꯑꯃ ꯃꯈꯥꯏ ꯑꯅꯤꯃꯨꯛ ꯂꯩꯕꯥꯛꯇꯨꯗꯒꯤ ꯋꯥꯡꯈꯠꯅ ꯊꯝꯃꯕ ꯃꯇꯨꯡꯗ ꯐꯧ ꯑꯗꯨꯕꯨ ꯑꯩꯅ ꯂꯪꯁꯤꯜꯒꯤ ꯄꯥꯝꯐꯦꯜ ꯑꯣꯏꯅ ꯂꯟꯅ ꯂꯟꯅ ꯍꯣꯟꯖꯤꯟꯈꯤ ꯍꯣꯟꯖꯤꯟꯈ꯭ꯔꯕ ꯃꯇꯨꯡꯗ ꯀꯥ ꯐꯧ ꯑꯗꯨ ꯅꯨꯃꯤꯠ ꯇꯔꯥꯅꯤꯒꯤ ꯃꯇꯨꯡꯗ ꯐꯖꯅ ꯅꯨꯡꯁꯤꯠ ꯁꯤꯠꯄꯗ ꯉꯁꯥꯏꯒꯤ ꯃꯅꯥꯁꯤꯡ ꯑꯗꯨ ꯂꯦꯡꯅ ꯂꯦꯡꯅ ꯐꯖꯅ ꯍꯧꯒꯠꯂꯛꯏ ꯐꯖꯅ ꯍꯧꯒꯠꯂꯛꯑꯕ ꯃꯇꯨꯡꯗ ꯑꯩꯅ ꯐꯖꯅ ꯇ꯭ꯋꯦꯟꯇꯤ ꯐꯥꯏꯚ ꯗꯦꯖꯀꯤ ꯇ꯭ꯋꯦꯟꯇꯤ ꯐꯥꯏꯚ ꯗꯦꯖꯃꯨꯛ ꯑꯗ꯭ꯋꯥꯏꯗ ꯑꯩꯅ ꯐꯖꯅ ꯍꯥꯔ ꯆꯥꯏꯔꯕ ꯃꯇꯨꯡꯗ ꯉꯁꯥꯏꯒꯤ ꯏꯁꯤꯡ ꯃꯥꯏꯁꯤꯡ ꯉꯁꯥꯏꯒꯤ ꯀꯪꯍꯟꯗꯅ ꯆꯤꯐꯦꯠ ꯆꯤꯐꯦꯠ ꯂꯥꯎꯅ ꯃꯈꯣꯡ ꯆꯣꯠꯍꯟꯂꯒ ꯊꯝꯕ ꯑꯗꯨꯅ ꯑꯩꯒꯤ ꯑꯦꯒ꯭ꯔꯤ ꯇꯧꯔꯤꯕ ꯂꯧꯐꯝ ꯑꯗꯨ ꯌꯥꯝꯅ ꯐꯖꯅ ꯃꯔꯥꯡ ꯀꯥꯏꯅ ꯄꯥꯝꯕꯤꯁꯤꯡ ꯑꯗꯨ ꯌꯥꯝꯅ ꯐꯖꯕ ꯃꯑꯣꯡꯗ ꯍꯧꯒꯠꯂꯛꯈꯤ ꯍꯧꯒꯠꯂꯛꯑꯕ ꯃꯇꯨꯡꯗ ꯁꯨꯃꯥꯏꯅ ꯁꯨꯝ ꯇꯧꯔꯕ ꯃꯇꯨꯡꯗ ꯈꯔ ꯂꯩꯔꯒ ꯊꯥꯃꯨꯛ ꯂꯩꯔꯕ ꯃꯇꯨꯡꯗ ꯃꯈꯣꯡꯗ ꯍꯧꯖꯤꯟꯕ ꯅꯥꯄꯤꯁꯤꯡ ꯑꯗꯨ ꯐꯖꯅ ꯃꯤ ꯈꯔ ꯊꯥꯊꯔꯒ ꯐꯖꯅ ꯄꯦꯊꯣꯛꯑꯕ ꯃꯇꯨꯡꯗ ꯇꯦꯡꯊꯣꯛꯑꯕ ꯃꯇꯨꯡꯗ ꯑꯃꯨꯛꯀ ꯍꯥꯔ ꯐꯔꯇꯤꯂꯥꯏꯖꯔꯒꯤ ꯍꯥꯔꯁꯤꯡ ꯑꯃꯨꯛ ꯆꯥꯏꯁꯤꯡꯂꯕ ꯃꯇꯨꯡꯗ ꯑꯃꯨꯛꯀ ꯍꯦꯟꯅ ꯐꯒꯠꯈꯤ ꯐꯒꯠꯂꯕ ꯃꯇꯨꯡꯗ ꯑꯃꯨꯛꯀ ꯇꯤꯟ ꯈꯔ ꯇꯥꯕꯒꯤ ꯃꯑꯣꯡꯗ ꯂꯥꯛꯏ ꯑꯗꯨ ꯇꯤꯟ ꯑꯗꯨ ꯐꯅꯕꯒꯤꯗꯃꯛꯇ ꯍꯤꯗꯥꯛ ꯀꯥꯞꯊꯣꯛꯏ ꯀꯥꯞꯊꯣꯛꯑꯕ ꯃꯇꯨꯡꯗ ꯅꯨꯃꯤꯠ ꯃꯉꯥ ꯇꯔꯥꯅꯤꯒꯤ ꯃꯇꯨꯡꯗ ꯍꯤꯗꯥꯛ ꯀꯥꯞꯊꯣꯛꯈ꯭ꯔꯕ ꯃꯇꯨꯡꯗ ꯇꯤꯟꯒꯤ ꯇꯤꯟ ꯇꯥꯕꯒꯤ ꯃꯑꯣꯡꯗ ꯂꯩꯔꯝꯕ ꯑꯗꯨ ꯇꯤꯟ ꯇꯥꯗꯕꯤꯗ ꯌꯥꯝꯅ ꯐꯖꯅ ꯊꯣꯠꯊꯣꯠ ꯂꯥꯎꯅ ꯐꯧꯁꯤꯡ ꯑꯗꯨ ꯐꯖꯅ ꯄꯣꯝꯂꯤ ꯄꯣꯝꯂꯤ ꯇꯧꯕꯒꯤ ꯃꯑꯣꯡꯗ ꯂꯥꯏꯌꯦꯛ ꯄꯣꯝꯃꯕ ꯄꯣꯝꯕ ꯑꯗꯨꯗꯒꯤ ꯑꯩꯅ ꯑꯃꯨꯛꯀ ꯏꯁꯤꯡ ꯑꯗꯨ ꯍꯥꯟꯅ ꯂꯩꯕ ꯆꯥꯡꯗꯒꯤ ꯈꯔ ꯍꯦꯟꯅ ꯐꯖꯅ ꯊꯝꯃꯤ ꯊꯝꯃꯕ ꯃꯇꯨꯡꯗ ꯌꯥꯝꯅ ꯃꯑꯣꯡ ꯇꯥꯅ ꯌꯥꯝꯅ ꯋꯥꯡꯅ ꯈꯨꯝꯃꯨ ꯆꯥꯎꯅ ꯐꯖꯅ ꯁꯥꯠꯂꯒ ꯐꯧ ꯑꯗꯨ ꯄꯣꯈꯥꯏꯗꯅ ꯁꯥꯠꯂꯛꯑꯕ ꯃꯇꯨꯡꯗꯨꯗ ꯑꯃꯨꯛꯀ ꯑꯩꯅ ꯏꯁꯤꯡ ꯑꯗꯨ ꯆꯦꯟꯖꯤꯡ ꯇꯧꯗꯨꯅ ꯀꯪꯅ ꯐꯥꯠꯇꯣꯛꯑꯒ ꯅꯤꯅꯤ ꯍꯨꯝꯅꯤ ꯀꯪꯍꯟꯂꯕ ꯃꯇꯨꯡꯗ ꯑꯃꯨꯛꯀ ꯏꯁꯤꯡ ꯑꯗꯨ ꯐꯥꯠꯆꯤꯟꯂꯤ ꯐꯥꯠꯆꯤꯟꯕꯗ ꯉꯁꯥꯏꯒꯤ ꯃꯅꯥꯁꯤꯡ ꯑꯗꯨ ꯀꯟꯁꯤꯟꯈ꯭ꯔꯕꯅꯤꯅ ꯉꯁꯥꯏꯒꯤ ꯂꯩꯀꯥꯏꯒꯤ ꯂꯩꯀꯥꯏꯒꯤ ꯊꯪꯅꯕꯁꯤꯡ ꯑꯗꯨ ꯐꯧ ꯑꯗꯨ ꯂꯣꯏꯅ ꯂꯩꯕꯥꯛꯇ ꯇꯨꯁꯟꯗꯅ ꯍꯤꯞꯄ ꯃꯇꯝꯗ ꯐꯧꯒꯤ ꯂꯨꯝꯕꯒꯤ ꯂꯨꯝꯊꯔꯛꯄ ꯃꯇꯨꯡ ꯂꯨꯝꯊꯔꯛꯄ ꯑꯗꯨꯅ ꯃꯈꯣꯡꯅ ꯃꯔꯥ ꯋꯥꯏꯁꯤꯟꯕ ꯃꯄꯨꯡ ꯐꯥꯅ ꯉꯝꯗꯗꯅ ꯍꯤꯞꯊꯗꯅ ꯂꯩꯀꯥꯏꯒꯤꯁꯤꯡꯗꯨ ꯂꯣꯏꯅ ꯂꯩ ꯑꯗꯨ ꯑꯩꯒꯤ ꯂꯧꯐꯝ ꯑꯗꯨꯗꯤ ꯉꯁꯥꯏꯒꯤ ꯃꯔꯥꯁꯤꯡ ꯑꯗꯨ ꯐꯖꯅ ꯑꯩꯅ

ꯑꯩꯉꯣꯟꯗ ꯀꯥꯟꯅꯕ ꯐꯪꯈꯤ ꯑꯃꯁꯨꯡ ꯃꯁꯤ ꯑꯩꯅ ꯈꯟꯂꯦ ꯍꯥꯟꯅ ꯇꯧꯕꯅ ꯑꯩꯈꯣꯏꯒꯤ ꯚꯦꯔꯥꯏꯇꯤ ꯌꯦꯡꯗꯅ ꯑꯃꯍꯦꯛꯇ ꯍꯨꯟꯖꯤꯟꯂꯒ ꯀꯔꯤ ꯇꯧꯕꯗꯨꯅ ꯁꯤꯖꯤꯟꯅꯕꯗꯨꯅ ꯉꯁꯥꯏꯒꯤ ꯑꯩꯒꯤ ꯆꯥꯊꯣꯛꯁꯦ ꯍꯟꯊꯕꯅꯤ ꯑꯗꯨꯒ ꯚꯦꯔꯥꯏꯇꯤ ꯈꯟꯕ ꯚꯦꯔꯥꯏꯇꯤ ꯈꯟꯕ ꯑꯃꯁꯨꯡ ꯃꯐꯝ ꯑꯁꯤꯕꯨ ꯐꯖꯅ ꯁꯦꯝꯕ ꯐꯖꯅ ꯁꯦꯕꯥ ꯇꯧꯕ ꯑꯁꯤꯁꯨ ꯆꯥꯊꯣꯛ ꯍꯦꯟꯒꯠꯅꯕꯒꯤ ꯈ꯭ꯋꯥꯏꯗꯒꯤ ꯃꯔꯨ ꯑꯣꯏꯕ ꯊꯧꯗꯥꯡ ꯑꯃꯅꯤ ꯍꯥꯏꯅ ꯑꯩ ꯏꯁꯥꯅ ꯈꯟꯖꯩ